ꯑꯩꯅ ꯑꯩ ꯄꯨꯟꯁꯤꯗ ꯈ꯭ꯋꯥꯏꯗꯒꯤ ꯐꯖꯅ ꯇꯝꯈꯤꯕ ꯑꯩꯈꯣꯏꯒꯤ ꯅꯤꯡꯁꯤꯡꯕ ꯌꯥꯕꯁꯤ ꯀꯔꯤꯅꯣ ꯍꯥꯏꯔꯒ ꯑꯩꯒꯤ ꯏꯃꯥ ꯏꯄꯥꯅ ꯑꯩꯈꯣꯏꯕꯨ ꯌꯣꯛꯄ ꯃꯇꯝꯗ ꯑꯩꯈꯣꯏꯗ ꯍꯦꯛ ꯄꯣꯛꯄꯗꯒꯤ ꯆꯥꯕ ꯊꯛꯄ ꯑꯃꯗꯤ ꯆꯠꯄ ꯁꯤꯒꯨꯝꯕꯁꯤ ꯈꯨꯠ ꯄꯥꯏꯔꯒ ꯃꯣꯏꯅ ꯇꯝꯕꯤꯕ ꯑꯗꯨꯒ ꯂꯣꯏꯅꯅ ꯑꯩꯕꯨ ꯃꯤ ꯑꯃ ꯑꯣꯏꯅꯉꯥꯏꯒꯤꯗꯃꯛꯇ ꯃꯍꯩ ꯃꯁꯤꯡ ꯇꯝꯕꯤꯔꯒ ꯑꯩꯕꯨ ꯃꯈꯣꯏꯅ ꯑꯩꯈꯣꯏ ꯂꯣꯏꯅꯔꯛꯄ ꯑꯗꯨꯒ ꯂꯣꯏꯅꯅ ꯑꯩꯒꯤ ꯑꯣꯖꯥ ꯒꯨꯔꯨꯁꯤꯡ ꯑꯩꯈꯣꯏ ꯑꯃꯃꯝ ꯃꯤ ꯑꯣꯏꯅꯉꯥꯏꯒꯤꯗꯃꯛꯇ ꯃꯈꯣꯏꯅ ꯀꯟꯅ ꯍꯣꯠꯅꯔꯒ ꯑꯩꯈꯣꯏ ꯉꯁꯤꯁꯦ ꯑꯩꯈꯣꯏ ꯇꯥꯏꯕꯪ ꯄꯥꯟꯁꯤꯗ ꯑꯩꯈꯣꯏ ꯃꯤ ꯑꯣꯏꯅ ꯂꯦꯞꯄ ꯉꯝꯕꯁꯤ ꯃꯔꯨ ꯑꯣꯏꯅ ꯑꯩꯈꯣꯏꯕꯨ ꯄꯣꯛꯄꯤꯕ ꯏꯃꯥ ꯏꯄꯥ ꯑꯃꯗꯤ ꯑꯩꯈꯣꯏꯕꯨ ꯇꯝꯕꯤꯔꯤꯕ ꯑꯣꯖꯥ ꯒꯨꯔꯨ ꯁꯤꯒꯤ ꯃꯌꯥꯝꯒꯤ ꯊꯧꯖꯥꯟꯗꯒꯤꯅꯤ ꯑꯗꯨꯅ ꯃꯈꯣꯏꯁꯤꯡ ꯑꯁꯤ ꯑꯩꯈꯣꯏ ꯃꯔꯨ ꯑꯣꯏꯅ ꯉꯁꯤ ꯐꯥꯎꯕꯗ ꯑꯩꯈꯣꯏꯅ ꯃꯈꯣꯏꯕꯨ ꯅꯤꯡꯁꯤꯡꯗꯨꯅ ꯂꯩ